ꯂꯥꯏꯅꯥ ꯇꯤꯅꯥ ꯏꯁꯥꯗ ꯅꯣꯏꯔꯝꯕ ꯀꯌꯥꯁꯨ ꯌꯥꯝꯅ ꯏꯁꯥꯗ ꯌꯥꯡꯍꯜꯂꯤ ꯑꯗꯨꯒ ꯏꯁꯥꯗ ꯅꯣꯏꯔꯝꯕ ꯈꯣꯠꯂꯝꯕ ꯑꯩꯈꯣꯏꯒꯤ ꯅꯣꯡꯃꯒꯤ ꯋꯥꯛꯀꯤꯡ ꯆꯦꯜꯂꯒꯗꯤ ꯏꯁꯥꯗ ꯌꯥꯝꯅ ꯀꯥꯟꯅꯍꯜꯂꯤ ꯏꯁꯥꯕꯨ ꯅꯣꯡꯃꯒꯤ ꯋꯥꯛꯀꯤꯡ ꯆꯦꯟꯗꯨꯅ ꯍꯨꯃꯥꯡ ꯇꯥꯍꯟꯗꯨꯅ ꯏꯁꯥꯕꯨ ꯌꯥꯝꯅ ꯆꯥꯅꯤꯡ ꯊꯛꯅꯤꯡꯕ ꯐꯥꯎꯗꯕꯁꯨ ꯑꯩꯈꯣꯏ ꯆꯥꯅꯤꯡ ꯊꯛꯅꯤꯡꯕ ꯐꯥꯎꯗꯕꯁꯨ ꯂꯥꯏꯅꯥꯗ ꯍꯣꯏ ꯅꯥꯗꯅꯕ ꯏꯁꯥꯕꯨ ꯌꯥꯝꯅ ꯀꯥꯟꯅꯍꯜꯂꯤ ꯋꯥꯛꯀꯤꯡ ꯆꯦꯟꯕꯁꯤꯅ ꯏꯁꯥꯗ ꯈ꯭ꯋꯥꯏꯗꯒꯤ ꯀꯥꯟꯅꯕ ꯃꯥꯡ ꯇꯥꯛꯍꯟꯕꯁꯤꯅ ꯏꯁꯥꯕꯨ ꯌꯥꯝꯅ ꯀꯥꯟꯅꯍꯜꯂꯤ ꯈ꯭ꯋꯥꯏꯗꯒꯤ ꯐꯕꯗꯤ ꯋꯥꯛꯀꯤꯡ ꯆꯦꯟꯕꯁꯤꯅ ꯑꯣꯏꯒꯅꯤ